ꯑꯍꯥꯟꯕꯗ ꯑꯩꯈꯣꯏꯒꯤ ꯁꯥ ꯁꯟꯗꯣ ꯃꯥꯁꯦ ꯅꯣꯉꯥꯜꯂꯛꯄ ꯀꯥꯟꯗꯒꯤ ꯑꯩꯈꯣꯏ ꯄꯨꯊꯣꯛꯄꯤꯔꯅꯤ ꯃꯥꯒꯤ ꯄꯨꯜꯂꯤꯕ ꯃꯐꯝꯗꯨꯗꯒꯤ ꯄꯨꯊꯣꯛꯄꯤꯔꯅꯤ ꯑꯗꯨꯒ ꯑꯩꯈꯣꯏꯅ ꯅꯥꯄꯤ ꯍꯧꯕ ꯃꯐꯝ ꯍꯥꯏꯗꯤ ꯃꯈꯣꯏꯒꯤ ꯁꯖꯤꯛ ꯐꯖꯅ ꯃꯔꯥꯡ ꯀꯥꯏꯅ ꯍꯧꯕ ꯃꯐꯝꯗ ꯄꯨꯊꯣꯛꯄꯤꯔꯅꯤ ꯑꯗꯨꯒ ꯑꯩꯈꯣꯏꯅ ꯃꯈꯣꯏꯗꯣ ꯃꯆꯤꯟꯖꯥꯛ ꯃꯕꯨꯛ ꯊꯟꯅ ꯆꯥꯅꯕ ꯑꯩꯈꯣꯏꯅ ꯊꯝꯕꯤꯔꯝꯃꯅꯤ ꯑꯗꯨꯒ ꯏꯁꯤꯡ ꯄꯤꯊꯛꯄꯤꯕ ꯁꯨꯃꯥꯏꯅ ꯇꯧꯋꯦ ꯑꯗꯨꯒ ꯃꯣꯏꯒꯤ ꯂꯩꯔꯤꯕ ꯃꯀꯣꯟ ꯃꯣꯏꯒꯤ ꯃꯐꯝꯗꯣ ꯑꯩꯈꯣꯏꯅ ꯐꯖꯅ ꯂꯨꯅ ꯅꯥꯟꯅ ꯁꯤꯠꯇꯣꯛ ꯁꯦꯡꯗꯣꯛꯄꯤꯔꯒꯁꯨ ꯊꯝꯕꯤꯌꯦ ꯑꯗꯨꯒ ꯃꯣꯏꯒꯤ ꯃꯆꯤꯟꯖꯥꯛ ꯑꯩꯈꯣꯏꯅ ꯂꯝꯕꯤꯗ ꯄꯨꯊꯣꯛꯎꯔꯒ ꯃꯈꯣꯏꯗꯣ ꯃꯆꯤꯟꯖꯥꯛ ꯄꯤꯖꯔꯨꯔꯒ ꯄꯨꯁꯜꯂꯛꯑꯒꯁꯨ ꯌꯨꯝꯗ ꯃꯈꯣꯏꯒꯤ ꯃꯆꯤꯟꯖꯥꯛ ꯐꯖꯅ ꯑꯩꯈꯣꯏꯅ ꯁꯦꯝꯕꯤꯔꯒ ꯊꯝꯃꯤ ꯃꯣꯏꯒꯤ ꯁꯖꯤꯛ ꯆꯔꯨ ꯀꯛꯑꯒ ꯑꯩꯈꯣꯏꯅ ꯐꯖꯅ ꯃꯣꯏꯒꯤ ꯆꯥꯕꯗ ꯍꯥꯎꯅꯕ ꯅꯨꯡꯉꯥꯏꯅꯕ ꯑꯩꯈꯣꯏꯅ ꯐꯖꯅ ꯇꯧꯕꯤ ꯑꯗꯨꯒ ꯃꯈꯣꯏꯒꯤ ꯃꯐꯝꯁꯤꯡꯁꯨ ꯀꯥꯡ ꯆꯤꯛꯇꯅꯕ ꯑꯩꯈꯣꯏꯅ ꯐꯖꯅ ꯊꯝꯕꯤ ꯃꯊꯤ ꯃꯌꯨꯡ ꯑꯝꯃꯠꯇ ꯃꯐꯝꯗ ꯂꯩꯍꯟꯗꯦ ꯁꯪꯡꯗꯣꯛꯄꯤꯔꯒ ꯂꯨꯅ ꯅꯥꯟꯅ ꯀꯥꯡ ꯍꯌꯤꯡ ꯇꯣꯡꯗꯅꯕ ꯃꯍꯤꯛ ꯊꯥꯡꯗꯅꯕ ꯑꯩꯈꯣꯏꯅ ꯂꯨꯅ ꯅꯥꯟꯅ ꯊꯝꯕꯤ